ꯂꯩꯇꯦ ꯃꯥꯜꯅ꯭ꯌꯨꯇ꯭ꯔꯤꯁꯟ ꯍꯥꯏꯁꯦ ꯃꯈꯜ ꯑꯅꯤ ꯊꯣꯛꯅ ꯍꯥꯏꯕ ꯌꯥꯏ ꯑꯟꯗꯔ ꯅ꯭ꯌꯨꯇ꯭ꯔꯤꯁꯟ ꯍꯥꯏꯕ ꯑꯃꯒ ꯑꯣꯚꯔ ꯅ꯭ꯌꯨꯇ꯭ꯔꯤꯁꯟ ꯍꯥꯏꯕ ꯑꯃꯒ ꯑꯟꯗꯔ ꯅ꯭ꯌꯨꯇ꯭ꯔꯤꯁꯟ ꯍꯥꯏꯁꯤ ꯑꯩꯈꯣꯏꯒꯤ ꯆꯥꯔꯤꯕ ꯆꯤꯟꯖꯥꯛꯁꯤꯗ ꯑꯩꯈꯣꯏꯒꯤ ꯃꯦꯀ꯭ꯔꯣ ꯅ꯭ꯌꯨꯇ꯭ꯔꯤꯁꯟ ꯗꯤꯐꯤꯁꯤꯠ ꯍꯥꯏꯕ ꯑꯃꯗ ꯃꯥꯏꯀ꯭ꯔꯣ ꯅ꯭ꯌꯨꯇ꯭ꯔꯤꯁꯟ ꯗꯤꯐꯤꯁꯤꯠ ꯍꯥꯏꯕꯒ ꯍꯥꯏꯕ ꯌꯥꯏ ꯃꯦꯀ꯭ꯔꯣ ꯅ꯭ꯌꯨꯇ꯭ꯔꯤꯁꯟ ꯍꯥꯏꯗꯤ ꯀꯥꯔꯕꯣꯍꯥꯏꯗ꯭ꯔꯦꯠ ꯄ꯭ꯔꯣꯇꯤꯟ ꯚꯤꯇꯥꯃꯤꯟ ꯃꯤꯅꯔꯦꯜꯁ ꯃꯌꯥꯝ ꯂꯩꯔꯦ ꯑꯗꯨ ꯃꯥꯏꯀ꯭ꯔꯣ ꯍꯥꯏꯔꯒꯅ ꯑꯩꯈꯣꯏꯒꯤ ꯏꯂꯤꯃꯦꯟꯁ ꯖꯤꯡꯒꯨꯝꯕ ꯑꯥꯏꯔꯟ ꯐꯣꯂꯤꯛ ꯑꯦꯁꯤꯠ ꯁꯨꯒꯨꯝꯕ ꯂꯩꯔꯦ ꯑꯗꯣ ꯃꯔꯨꯑꯣꯏꯅ ꯑꯟꯗꯔ ꯅ꯭ꯌꯨꯇ꯭ꯔꯤꯁꯟꯁꯤ ꯀꯗꯥꯏ ꯀꯗꯥꯏꯗ ꯊꯣꯛꯍꯟꯒꯦ ꯍꯥꯏ ꯀꯥꯟꯗ ꯑꯩꯈꯣꯏꯒꯤ ꯌꯥꯝ ꯂꯥꯏꯔꯕꯒꯨꯝꯕ ꯂꯣ ꯏꯟꯀꯝ ꯂꯩꯕ ꯃꯤ ꯍꯥꯏꯕꯇꯥꯔꯦ ꯑꯗꯨꯒ ꯑꯉꯥꯡ ꯑꯜꯗꯔꯂꯤ ꯑꯗꯩ ꯀ꯭ꯔꯣꯅꯤꯛ ꯏꯜꯅꯦꯁ ꯁꯨꯝꯕꯗ ꯑꯌꯥꯝꯕ ꯊꯣꯛꯍꯜꯂꯤ ꯍꯥꯏꯗꯤ ꯃꯣꯏꯅ ꯆꯥꯒꯗꯕ ꯀꯩꯍꯥꯏꯅꯤ ꯑꯩꯈꯣꯏ ꯅꯣꯡꯃꯗ ꯆꯪꯒꯗꯕ ꯗꯔꯀꯥꯔ ꯑꯣꯏꯕ ꯕꯦꯂꯦꯟꯁ ꯗꯥꯏꯠ ꯍꯥꯏ ꯇꯥꯔꯦꯅꯦ ꯕꯦꯂꯦꯟꯁ ꯗꯥꯏꯠꯁꯤ ꯑꯩꯈꯣꯏ ꯀꯥꯔꯕꯣꯍꯥꯏꯗ꯭ꯔꯦꯠ ꯄ꯭ꯔꯣꯇꯤꯟ ꯐꯦꯠꯁꯤꯅ ꯁꯥꯏ ꯁꯥ ꯉꯥ ꯑꯗꯒꯤ ꯍꯋꯥꯏꯒꯨꯝꯕ ꯁꯨꯝꯕꯁꯤ ꯁꯤꯁꯤ ꯐꯖꯅ ꯆꯥꯗ꯭ꯔꯒꯗꯤ ꯑꯩꯈꯣꯏ ꯕꯣꯗꯤꯗ ꯕꯣꯗꯤ ꯏꯟꯅꯔꯖꯤ ꯔꯤꯀ꯭ꯋꯥꯏꯌꯔꯃꯦꯟ ꯅꯠꯇ꯭ꯔꯒꯅ ꯄ꯭ꯔꯣꯇꯤꯟ ꯔꯤꯀ꯭ꯋꯥꯏꯌꯔꯃꯦꯟ ꯒ꯭ꯔꯣꯠꯀꯤ ꯁꯨꯝꯕꯁꯤ ꯊꯦꯡꯊꯍꯜꯂꯦꯕ ꯑꯉꯥꯡ ꯑꯃꯗ ꯑꯩꯈꯣꯏꯒꯤ ꯄ꯭ꯔꯣꯇꯤꯟ ꯅꯠꯇ꯭ꯔꯒ ꯏꯟꯅꯔꯖꯤꯁꯤ ꯂꯣ ꯑꯣꯏꯔꯒꯗꯤ ꯃꯥꯒꯤ ꯆꯥꯎꯒꯟꯊꯤꯕ ꯑꯣꯏꯒꯅꯤ ꯑꯗꯒꯤ ꯕ꯭ꯔꯦꯟ ꯒ꯭ꯔꯣꯠ ꯍꯥꯏꯕ ꯇꯥꯔꯦꯅꯦ ꯃꯥꯒꯤ ꯃꯦꯃꯣꯔꯤ ꯀꯔꯤ ꯀꯔꯥꯁꯤ ꯂꯣ ꯑꯣꯏꯒꯅꯤ ꯑꯇꯣꯞꯄ ꯑꯩꯈꯣꯏꯒꯤ ꯐ꯭ꯂꯦꯛ ꯁꯥꯏꯟ ꯀꯥꯏꯅ ꯂꯩ ꯍꯤꯌꯥꯔꯗ ꯑꯗꯨꯝꯕꯁꯨ ꯊꯣꯛꯀꯜꯂꯤ ꯑꯗꯩ ꯃꯥꯒꯤ ꯄ꯭ꯔꯣꯄꯔ ꯒ꯭ꯔꯣꯠ ꯑꯣꯏꯔꯣꯏ ꯃꯦꯟꯇꯦꯜꯂꯤ ꯔꯤꯇꯥꯔꯠ ꯑꯣꯏꯅꯤ ꯕꯣꯟꯁꯀꯨꯝꯕ ꯋꯤꯛꯅꯦꯁ ꯑꯣꯏꯒꯅꯤ ꯁꯤꯒꯨꯝꯕ ꯌꯥꯝꯅ ꯂꯩꯈ꯭ꯔꯦ ꯁꯤꯗꯤ ꯑꯗꯨꯒ ꯑꯣꯚꯔ ꯅ꯭ꯌꯨꯇ꯭ꯔꯤꯁꯟ ꯍꯥꯏꯔꯒꯗꯤ ꯑꯩꯈꯣꯏꯅ ꯆꯥꯁꯤꯜꯂꯒ ꯍꯦꯟꯅ ꯆꯥꯁꯤꯜꯂꯒ ꯑꯩꯈꯣꯏꯒꯤ ꯕꯣꯗꯤꯁꯤꯗ ꯇꯨꯡꯁꯤꯜꯂꯒ ꯂꯩꯕ ꯍꯥꯏ ꯇꯥꯔꯦꯅꯦ ꯁꯝꯅ ꯁꯦꯗꯦꯟꯇꯔꯤ ꯁꯨꯒꯟꯗꯕ ꯁꯨꯕ ꯁꯨꯗꯕ ꯃꯤ ꯐꯝꯖꯜꯂꯒ ꯂꯩꯕ ꯃꯤꯁꯤꯡꯗ ꯉꯁꯥꯏꯒꯤ ꯑꯩꯈꯣꯏꯅ ꯆꯥꯔꯤꯕ ꯄꯣꯠꯁꯤꯡꯁꯤ ꯌꯨꯇꯤꯂꯥꯏꯁ ꯇꯧꯗꯕꯒꯤ ꯕꯣꯗꯤ ꯂꯤꯚꯔꯗ ꯑꯣꯏꯔꯣ ꯃꯁꯜꯗ ꯑꯣꯏꯔꯣ ꯏꯁꯇꯣꯔ ꯇꯧꯔꯒ ꯂꯩꯌꯦꯕ ꯑꯗꯨꯅ ꯅꯣꯏꯈꯠ ꯑꯣꯕꯦꯁꯤꯇꯤꯒꯨꯝꯕꯗ ꯂꯥꯛꯀꯅꯤ ꯑꯣꯕꯦꯁꯤꯇꯤ ꯂꯥꯛꯄ ꯍꯥꯏꯁꯤꯗꯕꯨ ꯑꯩꯈꯣꯏ ꯗꯥꯏꯕꯦꯇꯤꯁ ꯅꯥꯔꯛꯄ ꯌꯥꯏ ꯕꯤꯄꯤ ꯋꯥꯡꯈꯠꯂꯛꯄ ꯌꯥꯏ ꯃꯦꯇꯥꯕꯣꯂꯤꯛ ꯁꯤꯟꯗ꯭ꯔꯣꯝ ꯑꯗꯒꯤ ꯁꯨꯒꯨꯝꯕ ꯂꯥꯏꯅꯥꯁꯤꯡꯁꯤ ꯊꯣꯛꯂꯛꯄ ꯌꯥꯏꯌꯦꯕ ꯑꯗꯨ ꯃꯥꯜꯅ꯭ꯌꯨꯇ꯭ꯔꯤꯁꯟ ꯃꯥꯜꯅ꯭ꯌꯨꯇ꯭ꯔꯤꯁꯟꯁꯤ ꯑꯩꯈꯣꯏꯒꯤ ꯑꯉꯥꯡꯗ ꯑꯩꯈꯣꯏꯒꯤ ꯀ꯭ꯋꯥꯁꯦꯀꯣꯔ ꯍꯥꯏꯕ ꯑꯃꯒ ꯃꯦꯔꯥꯃꯁ ꯍꯥꯏꯕ ꯑꯅꯤꯁꯤ ꯑꯌꯥꯝꯕ ꯊꯦꯡꯅꯒꯜꯂꯤ ꯄ꯭ꯔꯣꯇꯤꯟ ꯏꯅꯔꯖꯤ ꯃꯥꯜꯅ꯭ꯌꯨꯇ꯭ꯔꯤꯁꯟ ꯑꯅ ꯁꯤꯒꯤꯁꯤ ꯃꯃꯥ ꯃꯃꯥꯁꯤꯡꯅ ꯃꯔꯨꯑꯣꯏꯅ ꯒ꯭ꯌꯥꯟ ꯇꯥꯒꯗꯕꯅꯤ ꯃꯃꯥꯁꯤꯡꯅ ꯑꯉꯥꯡꯁꯤꯡꯗ ꯑꯐꯕ ꯆꯤꯟꯖꯥꯛ ꯄꯤꯖꯒꯗꯝꯅꯤ ꯀ꯭ꯋꯥꯂꯤꯇꯤ ꯂꯩꯕ ꯐꯨꯗ ꯉꯁꯥꯏꯒꯤ ꯍꯥꯏꯔꯤꯕ ꯄ꯭ꯔꯣꯇꯤꯟ ꯐꯦꯠ ꯀꯥꯔꯕꯣꯍꯥꯏꯗ꯭ꯔꯦꯠ ꯌꯥꯎꯕ ꯆꯥꯡ ꯅꯥꯏꯅ ꯐꯖꯅ ꯄꯤꯖꯒꯗꯝꯅꯤ ꯑꯉꯥꯡꯁꯤꯡꯗ ꯍꯧꯖꯤꯛꯀꯤ ꯉꯁꯥꯏꯒꯤ ꯕꯣꯟ ꯗꯤꯐꯣꯔꯃꯤꯇꯤꯒꯨꯝꯕ ꯂꯥꯛꯄꯁꯤꯡ ꯉꯥꯛꯊꯣꯛꯅꯕ ꯍꯥꯏ ꯇꯥꯔꯦ ꯑꯗꯨ ꯍꯧꯖꯤꯛꯀꯤ ꯃꯇꯝꯗꯗꯤ ꯃꯥꯜꯅ꯭ꯌꯨꯇ꯭ꯔꯤꯁꯟꯁꯤ ꯆꯥꯎꯈꯠꯄꯒꯤ ꯃꯇꯨꯡꯏꯟꯅ ꯑꯗꯒꯤ ꯂꯥꯏꯔꯤꯛ ꯂꯥꯏꯁꯨ ꯍꯩꯕꯒꯤ ꯃꯇꯨꯡꯏꯟꯅꯗꯤ ꯀꯩꯁꯨ ꯍꯧꯖꯤꯛ ꯊꯦꯡꯅꯕꯗꯤ ꯑꯣꯏꯗꯦ ꯃꯤ ꯂꯤꯁꯤꯡ ꯑꯃ ꯑꯅꯤꯒꯤ ꯃꯅꯨꯡꯗ ꯑꯃꯒꯨꯝꯕ ꯊꯦꯡꯅꯕ ꯌꯥꯎꯋꯤ ꯃꯁꯤ ꯀꯔꯤꯒꯨꯝ ꯊꯦꯡꯅꯔꯒꯗꯤ ꯑꯩꯈꯣꯏ ꯃꯤ ꯑꯃꯅ ꯍꯦꯛꯇ ꯑꯩꯈꯣꯏ ꯏꯟꯐꯣꯝ ꯇꯧꯒꯗꯕꯅꯤ ꯑꯪꯒꯜꯋꯥꯗꯤꯗꯕꯨ ꯑꯣꯏꯔꯣ ꯑꯁꯥꯗꯕꯨ ꯑꯣꯏꯔꯣ ꯑꯦꯅꯤ ꯅꯠꯇ꯭ꯔ ꯃꯅꯥꯛ ꯅꯛꯄ ꯍꯦꯜꯠꯀꯤ ꯂꯩꯕ ꯃꯔꯤ ꯂꯩꯅꯕ ꯑꯃꯗ ꯃꯁꯤꯁꯤꯅ ꯑꯩꯈꯣꯏ ꯃꯥꯒꯤ ꯃꯣꯏ ꯗꯕꯂꯤꯌꯨ ꯑꯩꯆ ꯑꯣꯅ ꯄꯤꯕ ꯒꯥꯏꯠ ꯂꯥꯏꯟ ꯈꯔ ꯂꯩ ꯁꯤꯒꯤ ꯃꯇꯨꯡꯏꯟꯅ ꯃꯥꯁꯤ ꯃꯥꯒꯤ ꯗꯇꯥ ꯃꯥꯒꯤ ꯃꯤꯟ ꯍꯥꯏ ꯇꯥꯔꯦ ꯏꯁꯇꯦꯟꯗꯔꯠ ꯗꯦꯚꯤꯌꯦꯁꯟ ꯃꯥꯏ ꯑꯃ ꯂꯩ ꯁꯤꯗꯩ ꯀꯌꯥ ꯌꯥꯝꯅ ꯍꯥꯏꯊꯩ ꯍꯥꯏꯊꯗꯦ ꯍꯥꯏꯕꯗꯨ ꯑꯗꯨ ꯈꯪꯗꯣꯛꯀꯗꯕꯅꯤ ꯑꯗꯨꯒ ꯃꯇꯝ ꯆꯥꯅ ꯇ꯭ꯔꯤꯠꯃꯦꯟ ꯇꯧꯍꯧꯗꯕꯅꯤ ꯃꯁꯤ